ꯎꯝ ꯑꯥꯏ ꯑꯦꯟ ꯑꯦ ꯃ꯭ꯌꯨꯖꯤꯌꯝꯁꯤꯗ ꯃꯔꯨꯑꯣꯏꯕ ꯑꯥꯏ ꯑꯦꯟ ꯑꯦ ꯃ꯭ꯌꯨꯖꯤꯌꯝꯖꯤꯒꯤ ꯃꯔꯨꯑꯣꯏꯕ ꯈ꯭ꯔ ꯈꯤꯇꯪ ꯍꯥꯏꯕꯤꯌꯣ ꯑꯩꯒꯤ ꯏꯄꯥ ꯏꯄꯨ ꯍꯥꯏꯗꯤ ꯃꯇꯝꯗꯨꯗ ꯂꯩꯔꯝꯕ ꯁꯤꯗ ꯂꯥꯏꯑꯣꯏꯈ꯭ꯔꯕ ꯌꯥꯎꯋꯦ ꯑꯗꯨꯗꯨꯒꯤ ꯃꯈꯣꯏꯒꯤ ꯅꯤꯡꯁꯤꯡꯕꯒꯤ ꯑꯣꯏꯅ ꯆꯍꯤ ꯈꯨꯗꯤꯡꯒꯤ ꯑꯩꯈꯣꯏ ꯖꯄꯥꯟ ꯑꯗꯨꯝ ꯆꯠꯂꯦ ꯍꯥꯏ ꯇꯥꯔꯦ ꯍꯟꯗꯛꯀꯤꯁꯤꯒ ꯑꯩꯁꯦ ꯑꯅꯤꯔꯛ ꯁꯨꯕꯅꯦ ꯂꯥꯛꯏꯁꯦ ꯑꯗꯣ ꯑꯥꯏ ꯑꯦꯟ ꯑꯦ ꯃ꯭ꯌꯨꯖꯤꯌꯝꯖꯤꯗ ꯀꯔꯤ ꯀꯔꯤ ꯄꯣꯠꯆꯩ ꯑꯗꯨꯗꯒꯤ ꯂꯩꯕꯒꯤ ꯈꯣꯠꯄꯒꯤꯗꯨꯁꯨ ꯈꯔ ꯍꯥꯏꯕꯤꯌꯨ ꯎꯝ ꯍꯣꯏ ꯍꯣꯏ